ꯑꯥ ꯍꯜꯂꯣ ꯑꯧ ꯌꯥꯅꯤ ꯌꯥꯅꯤ ꯑꯥ ꯀꯩꯅꯣ ꯇꯧꯈꯠꯂꯛꯄꯗꯤ ꯑꯩꯈꯣꯏ ꯀꯩꯅꯣ ꯁꯦꯝꯀꯠꯆꯔꯛꯄꯗꯤ ꯈꯔ ꯑꯗꯨꯝ ꯀꯨꯏꯖꯔꯦ ꯍꯥꯏꯇꯔꯦ ꯑꯗꯨꯒ ꯃꯌꯥꯝꯅ ꯁꯛ ꯈꯪꯅꯔꯛꯄꯗꯤ ꯃꯃꯥꯡ ꯆꯍꯤꯗꯒꯤ ꯑꯥ ꯑꯗꯨꯝ ꯐꯖꯅ ꯃꯌꯥꯝꯅ ꯈꯪꯕꯤꯕꯗꯨ ꯑꯣꯏꯔꯛꯑꯦ ꯑꯧ ꯑꯥ ꯀꯩꯅꯣ ꯇꯧꯕꯒꯤ ꯀꯩꯁꯨ ꯌꯥꯝꯗꯦ ꯑꯉꯥꯡꯗꯗꯤ ꯂꯨꯄꯥ ꯀꯨꯟꯊ꯭ꯔꯥ ꯂꯧꯋꯦ ꯑꯗꯨꯒ ꯑꯍꯟꯗꯅ ꯍꯥꯏꯇꯔꯦꯀꯣ ꯑꯍꯟꯗꯅ ꯑꯃꯃꯝꯗ ꯂꯨꯄꯥ ꯌꯥꯡꯈꯩ ꯌꯥꯡꯈꯩ ꯑꯗꯨꯃꯥꯏꯅ ꯂꯧꯋꯦ ꯑꯗꯨ ꯐꯦꯃꯂꯤꯒꯤ ꯑꯣꯏꯅ ꯂꯥꯛꯇꯔꯒꯗꯤ ꯑꯗꯨꯝ ꯑꯩꯈꯣꯏ ꯑꯗꯨꯝ ꯈꯔ ꯑꯗꯨꯝ ꯌꯦꯡꯖꯒꯦ ꯍꯥꯏꯇꯔꯦ ꯐꯦꯃꯂꯤ ꯑꯣꯏꯅ ꯄꯨꯟꯅ ꯂꯥꯛꯄ ꯑꯣꯏꯇꯔꯒꯗꯤ

ꯑꯥ ꯑꯥ ꯁꯣꯝꯅ ꯂꯥꯛꯏꯁꯦ ꯍꯟꯗꯛꯀꯤꯁꯤꯅ ꯐꯥꯔꯁ ꯇꯥꯏꯝ ꯐꯥꯔꯁ ꯇꯥꯏꯝ ꯑꯣꯏꯗꯣꯏꯔꯥ ꯀꯃꯥꯏꯅ ꯇꯧꯕꯅꯣ ꯑꯃꯇ ꯍꯥꯏꯕꯤꯎꯅꯦ ꯑꯣ ꯑꯍꯟ ꯑꯅꯤꯃ ꯑꯉꯥꯡ ꯑꯍꯨꯝ ꯑꯃ ꯍꯥꯏꯕꯅꯤꯀꯣ ꯑꯥ ꯑꯍꯥꯟꯕ ꯐꯥꯔꯁ ꯇꯥꯏꯝ ꯂꯥꯛꯄꯅꯤꯅ ꯑꯍꯟ ꯑꯅꯤꯒꯤ ꯇꯤꯀꯦꯠ ꯇꯨꯗꯪ ꯀꯛꯄꯤꯔꯣ ꯑꯉꯥꯡꯒꯩꯒꯤꯗꯣ ꯃꯈꯣꯏ ꯑꯣꯐꯔ ꯇꯧꯖꯔꯒꯦ ꯑꯧ ꯑꯍꯥꯟꯕ ꯂꯥꯛꯄꯒꯤ ꯁꯤꯁꯤ ꯑꯝꯗꯤ ꯑꯩꯈꯣꯏ ꯑꯥ ꯁꯤꯁꯤ ꯑꯃ ꯑꯣꯐꯔ ꯄꯤꯖꯔꯒꯦ ꯍꯥꯏꯇꯔꯦ ꯑꯥ ꯌꯥꯡꯈꯩ ꯌꯥꯡꯈꯩ ꯍꯥꯏꯕꯅꯦ ꯑꯗꯣ ꯑꯥ ꯎꯝ ꯑꯣ ꯁꯤꯗ ꯂꯩꯖꯔꯦ ꯇꯤꯀꯦꯠꯇꯣ

ꯑꯥ ꯑꯥ ꯀꯩꯅꯣ ꯂꯩꯔꯤꯕ ꯖꯤꯕꯁꯤꯡꯁꯦ ꯁꯛ ꯇꯥꯛꯄꯒꯤ ꯈꯨꯗꯣꯡ ꯆꯥꯕꯗꯣ ꯂꯧꯖꯧꯔꯥ ꯀꯃꯥꯏꯅ ꯇꯧꯕꯅꯣ ꯑꯗꯨꯝ ꯌꯦꯡꯕꯤꯔꯒꯦꯔꯥ ꯀꯃꯥꯏꯅ ꯇꯧꯕꯅꯣ ꯍꯥꯏꯕꯤꯎ ꯑꯝꯇ

ꯑꯥ ꯑꯩꯈꯣꯏꯅꯁꯨ ꯂꯥꯛꯄ ꯀꯁꯇꯃꯔꯁꯤꯡꯁꯤ ꯌꯥꯝ ꯈꯨꯗꯣꯡ ꯆꯥꯕꯗꯨ ꯄꯤꯖꯅꯤꯡꯕ ꯍꯥꯏꯇꯔꯦ ꯑꯗꯨꯅ ꯁꯤꯗ ꯂꯩꯔꯤꯕ ꯑꯩꯈꯣꯏ ꯁꯤꯗ ꯁꯦꯀꯨꯔꯤꯇꯤ ꯂꯩꯔꯤꯁꯤꯡꯁꯤꯅꯁꯨ ꯑꯗꯨꯝ ꯈꯪꯗꯕ ꯑꯃ ꯂꯩꯕ ꯃꯇꯝꯗ ꯂꯩꯔꯤꯕ ꯖꯤꯕꯁꯤꯒꯤ ꯃꯔꯝꯗ ꯑꯥ ꯁꯣꯝꯅ ꯍꯥꯏꯇꯔꯦꯀꯣ ꯈꯪꯕꯤꯅꯤꯡꯇꯔꯒꯗꯤ ꯁꯤꯁꯤꯒꯤ ꯃꯔꯝꯗꯁꯨ ꯑꯗꯨꯝ ꯑꯥ ꯃꯆꯥ ꯈꯥꯏ ꯈꯥꯏꯅ ꯑꯗꯨꯝ ꯑꯌꯥꯝꯕꯅ ꯂꯣꯏꯅꯃꯛ ꯑꯥ ꯈꯪꯂꯒ ꯂꯩꯕꯅꯤ ꯍꯥꯏꯇꯔꯦ ꯑꯥ ꯑꯗꯣ ꯑꯩꯒꯁꯨ ꯆꯠꯃꯤꯟꯅꯔꯤꯕꯅꯤꯅ ꯁꯤꯗ ꯑꯗꯨꯝ ꯑꯗꯣꯝꯅꯁꯨ ꯑꯗꯨꯝ ꯈꯪꯕꯤꯅꯤꯡꯕ ꯍꯥꯏꯇꯔꯦꯀꯣ ꯂꯩꯔꯤꯕ ꯖꯤꯕꯁꯤꯡꯁꯦ ꯑꯗꯨꯝ ꯃꯥꯟꯅꯗꯕ ꯃꯥꯟꯅꯗꯕ ꯃꯌꯥꯝ ꯂꯩꯔꯦ ꯑꯗꯒꯤ ꯑꯥ ꯖꯤꯕ ꯑꯃꯇꯪꯒ ꯃꯥꯟꯅꯕꯗꯁꯨ ꯈꯔ ꯑꯗꯨꯝ ꯂꯩꯔꯦ ꯁꯤ ꯑꯗꯨꯝ ꯎꯔꯤꯁꯤꯅꯤꯀꯣ ꯑꯗꯨꯝ

ꯑꯣ ꯌꯥꯏꯌꯦ ꯌꯥꯏꯌꯦ ꯍꯣꯏ ꯈꯨꯗꯣꯡ ꯆꯥꯕꯗꯣ ꯂꯧꯃꯤꯟꯅꯔꯁꯤ ꯉꯁꯤꯗꯤ ꯑꯥ ꯁꯤꯗ ꯂꯩꯔꯤꯁꯦ ꯑꯩꯈꯣꯏꯒꯤ ꯁꯉꯥꯏꯅꯤ ꯍꯥꯏꯇꯔꯦ ꯑꯥ ꯑꯧ ꯐꯖꯔꯕꯅꯤ ꯃꯣꯏꯁꯦ ꯍꯧꯖꯤꯛꯁꯦ ꯃꯣꯏꯒꯤ ꯍꯥꯟꯅ ꯂꯩꯕꯗꯒꯤ ꯍꯥꯏꯇꯔꯦ ꯑꯃꯨꯛꯀ ꯍꯦꯟꯅ ꯐꯖꯕ ꯃꯇꯝ ꯍꯥꯏꯗꯨ ꯑꯣꯏꯕ ꯍꯥꯏꯇꯔꯦꯀꯣ ꯑꯗꯨꯗꯨꯅ ꯃꯣꯏꯁꯦ ꯌꯥꯝ ꯐꯖꯔꯕꯅꯤ ꯍꯥꯏꯇꯔꯦ ꯍꯧꯖꯤꯛꯇꯤ ꯑꯧ ꯃꯥꯟꯅꯦ ꯑꯁꯤꯃꯛ ꯐꯨꯝꯗꯤ ꯍꯥꯏꯕ ꯑꯩꯈꯣꯏꯒꯤ ꯀꯩꯅꯣꯀꯣ ꯑꯩꯈꯣꯏꯒꯤ ꯑꯇꯣꯞ ꯂꯝꯗ ꯐꯪꯗ꯭ꯔꯕ ꯑꯩꯈꯣꯏꯒꯤ ꯁꯉꯥꯏꯁꯦ ꯁꯉꯥꯏꯁꯤꯅ ꯌꯥꯝꯅ ꯈꯣꯏꯗꯥꯅ ꯍꯥꯏꯇꯔꯦꯀꯣ ꯃꯥꯒꯤ ꯂꯩꯕꯗ ꯌꯥꯝꯅ ꯅꯨꯡꯉꯥꯏꯖꯕ ꯍꯥꯏꯇꯔꯦ ꯃꯥꯒꯤ ꯃꯆꯤꯟꯖꯥꯛ ꯑꯗꯒꯤ ꯃꯥꯒꯤ ꯑꯁꯤꯗ ꯉꯥꯛꯇꯅꯤ ꯍꯥꯏꯇꯔꯦ ꯑꯗꯨꯅ ꯃꯥꯒꯤꯗꯃꯛꯇ ꯈꯜꯂ ꯀꯥꯟꯗ ꯑꯩꯈꯣꯏꯅ ꯁꯤ ꯑꯥ ꯄ꯭ꯔꯤꯖꯥꯕ ꯇꯧꯖꯕꯅꯤ ꯍꯥꯏꯇꯔꯦ ꯁꯤꯒꯤ ꯖꯒꯥꯁꯦ ꯁꯣꯝꯁꯦ ꯑꯗꯨꯝ ꯑꯌꯥꯝꯕꯅ ꯑꯗꯨꯝ ꯖꯤꯕꯁꯤꯡ ꯑꯩꯈꯣꯏꯅ ꯊꯝꯖꯔꯤꯁꯦ ꯍꯥꯏꯇꯔꯦꯀꯣ ꯌꯥꯝ ꯐꯖꯅ ꯈꯪꯕꯤꯔꯒ ꯂꯥꯛꯑꯦ ꯀꯩꯅꯣ ꯇꯧꯕꯗ ꯌꯥꯝ ꯍꯥꯏꯔꯛꯄ ꯃꯇꯝꯗ ꯑꯩꯈꯣꯏꯒꯤ ꯑꯣꯟꯅ ꯇꯩꯅꯅ ꯍꯥꯏꯔꯛꯄꯒꯤ ꯀꯩꯅꯣꯗꯨ ꯂꯩꯇꯦ ꯑꯩꯅ ꯇꯥꯛꯆꯕꯒꯤ ꯈꯨꯗꯣꯡ ꯆꯥꯕ ꯑꯗꯨ ꯐꯥꯎꯗ ꯈꯤꯇꯪ ꯀꯩꯅꯣ ꯇꯧꯏ ꯍꯥꯏꯇꯔꯦ ꯍꯥꯏꯕꯤꯔꯛꯏꯗꯨꯃꯛ ꯑꯆꯨꯝꯕꯅꯤ ꯑꯁꯤꯒꯤꯁꯤ ꯎꯆꯦꯛꯁꯤꯃꯛ ꯁꯣꯝꯅ ꯍꯥꯏꯕꯤꯔꯛꯏꯗꯣ ꯑꯧ ꯃꯥꯟꯅꯦ ꯊꯥꯒꯠꯆꯔꯤ ꯑꯩꯈꯣꯏꯅ ꯊꯝꯖꯔꯤꯕ ꯑꯩꯈꯣꯏꯅ ꯖꯤꯕꯁꯤꯡꯁꯤꯕꯨ ꯋꯥꯅ ꯍꯥꯏꯇꯔꯦ ꯃꯣꯏꯒꯤ ꯁꯣꯏꯗ ꯉꯥꯝꯗꯅꯕ ꯇꯧꯖꯔꯤꯕꯁꯤꯗ ꯂꯥꯛꯑ ꯀꯥꯟꯗ ꯐꯖꯅ ꯊꯝꯕꯤ ꯍꯥꯏꯕꯤꯕꯁꯤꯃꯛ ꯑꯩꯈꯣꯏꯒꯤ ꯌꯥꯝ ꯅꯨꯡꯉꯥꯏꯖꯕ ꯋꯥꯍꯩ ꯑꯃꯅꯤ ꯍꯥꯏꯇꯔꯦ ꯇꯥꯕꯗ ꯅꯨꯡꯉꯥꯏꯖꯕ ꯍꯥꯏꯇꯔꯦ

ꯑꯥ ꯃꯁꯤꯒꯤ ꯌꯣꯡꯁꯦ ꯑꯩꯈꯣꯏꯒꯤ ꯑꯩꯈꯣꯏꯒꯤ ꯀꯃꯥꯏꯅ ꯍꯥꯏꯒꯅꯤꯅꯣ ꯑꯧ ꯃꯥꯟꯅꯤ ꯃꯥꯟꯅꯤ ꯃꯥꯟꯅꯤ ꯃꯥꯟꯅꯤ ꯑꯩꯁꯦ ꯑꯁꯣꯝ ꯅꯥꯀꯟꯗ ꯀꯩꯅꯣꯝ ꯌꯦꯡꯉ ꯂꯩꯊꯣꯎꯔꯦ ꯍꯥꯏꯇꯔꯦ ꯑꯁꯣꯝꯗ ꯀꯩꯅꯣ ꯇꯧꯔꯤꯉꯥꯏꯗ ꯑꯁꯣꯝ ꯅꯥꯀꯟꯗ ꯇꯧꯔꯤꯁꯦ ꯑꯥ ꯑꯥ ꯀꯩꯅꯣ ꯎꯆꯦꯛ ꯀꯩꯅꯣ ꯇꯧꯅꯕꯁꯤꯗ ꯍꯥꯏꯐꯦꯠ ꯌꯦꯡꯉꯨꯔꯦ ꯍꯥꯏꯇꯔꯦ ꯑꯥ ꯁꯣꯝꯗ ꯑꯗꯨꯝ ꯂꯥꯛꯄꯤꯎ ꯁꯤꯗꯁꯨ ꯂꯩꯔꯦ ꯁꯤꯗ ꯁꯤꯗ ꯂꯩꯔꯤꯁꯤꯡꯁꯤꯅ ꯑꯩꯈꯣꯏꯒꯤ ꯂꯤꯟꯁꯤꯡꯒꯤ ꯑꯣꯏꯗꯣꯏꯅꯦꯕꯀꯣ ꯑꯗꯨ ꯁꯤꯗ ꯁꯨꯝ ꯑꯩꯈꯣꯏꯒꯤ ꯁꯤꯗ ꯂꯩꯔꯤꯁꯤꯅ ꯑꯩꯈꯣꯏ ꯄꯥꯏꯊꯣꯟ ꯍꯥꯏꯕ ꯂꯤꯟꯗꯣ ꯑꯗꯨꯗꯣ ꯑꯣꯏꯗꯣꯏꯅꯦ ꯑꯗꯣ ꯁꯤꯁꯨ ꯑꯩꯈꯣꯏꯅ ꯍꯦꯛ ꯌꯦꯡꯕꯗꯗꯤ ꯀꯤꯕ ꯁꯛꯐꯝꯗꯤ ꯑꯣꯏꯔꯒꯁꯨ ꯑꯩꯈꯣꯏꯒꯤ ꯃꯍꯧꯁꯥꯗ ꯂꯩꯕ ꯄꯣꯠ ꯑꯃ ꯑꯣꯏꯕꯅꯤꯅ ꯑꯗꯨꯝ ꯑꯩꯈꯣꯏ ꯁꯤꯗ ꯂꯩꯔꯛꯑꯃꯤꯅ ꯑꯩꯈꯣꯏꯗꯤ ꯐꯖꯕ ꯍꯥꯏꯕꯗꯨ ꯑꯣꯏꯔꯦ ꯍꯥꯏꯇꯔꯦ ꯑꯗ ꯑꯍꯥꯟꯕ ꯌꯦꯡꯕꯤꯕ ꯑꯣꯏꯇꯔꯒꯗꯤ ꯎꯕꯁꯤꯗ ꯍꯥꯏꯐꯦꯠ ꯀꯤꯕꯒ ꯐꯥꯎꯕ꯭ꯔꯥ ꯀꯃꯥꯏꯅ ꯇꯧꯕꯤꯒꯦ

ꯑꯧ ꯑꯥ ꯑꯗꯨ ꯑꯗꯨꯝ ꯑꯥ ꯀꯩꯅꯣ ꯇꯧꯔꯒꯗꯤ ꯈꯔ ꯈꯔ ꯇꯣꯏ ꯇꯣꯏꯅ ꯑꯗꯨꯝ ꯂꯥꯛꯇꯔꯒꯗꯤ ꯑꯗꯨꯝ ꯑꯩꯈꯣꯏꯗꯤ ꯁꯨꯝ ꯂꯣꯏꯅꯖꯔꯛꯑꯃꯤꯅ ꯍꯥꯏꯇꯔꯦ ꯑꯥ ꯃꯣꯏꯁꯤꯡꯁꯤꯕꯨ ꯀꯩꯗ ꯑꯁꯣꯏ ꯑꯉꯥꯝ ꯌꯥꯎꯒꯤꯒꯗꯒꯦꯅ ꯌꯥꯝ ꯄꯥꯈꯠꯆꯩ ꯍꯥꯏꯇꯔꯦ ꯑꯗꯣ ꯑꯥ ꯀꯤꯕꯒꯤ ꯊꯕꯛꯇꯨ ꯑꯃꯗꯤ ꯑꯩꯈꯣꯏꯗꯗꯤ ꯂꯩꯖꯗ꯭ꯔꯦ ꯍꯧꯖꯤꯛꯀꯤ ꯑꯣꯏꯅꯗꯤ ꯑꯥ ꯁꯨꯝ ꯂꯩꯃꯤꯟꯅꯔꯛꯑꯃꯤꯅ ꯍꯥꯏꯇꯔꯦꯀꯣ ꯑꯗꯣ ꯑꯧ ꯑꯥ ꯃꯊꯪꯗ ꯑꯗꯨꯝ ꯂꯥꯛꯄꯤꯔꯣ ꯑꯗꯨꯒ ꯑꯩꯈꯣꯏ ꯁꯤꯗꯀꯣ ꯑꯩꯈꯣꯏꯒꯤꯎꯃ ꯏꯁꯇꯦꯠꯀꯤ ꯑꯣꯏꯕ ꯕꯥꯔꯗ ꯏꯁꯇꯦꯠꯀꯤ ꯑꯣꯏꯕ ꯑꯦꯅꯤꯃꯦꯜꯁꯤ ꯑꯩ ꯈꯔ ꯍꯥꯏꯖꯔꯦ ꯃꯁꯤꯁꯤꯒꯤ ꯃꯊꯪ ꯂꯥꯛꯄꯗꯗꯤ ꯑꯩ ꯃꯗꯨꯒꯤ ꯈꯨꯗꯣꯡ ꯆꯥꯕꯗꯣ ꯑꯃꯨꯛꯀꯁꯨ ꯍꯦꯟꯅ ꯄꯤꯖꯒꯦ ꯍꯥꯏꯇꯔꯦ ꯎꯝ ꯍꯣꯏ ꯐꯔꯦ ꯐꯔꯦ